ꯉꯁꯤꯒꯤ ꯃꯥꯂꯦꯝ ꯑꯁꯤꯗ ꯃꯅꯤꯄꯨꯔꯤ ꯂꯣꯟ ꯉꯥꯡꯂꯤꯕꯁꯤꯡꯅ ꯊꯦꯡꯅꯔꯤꯕ ꯈꯨꯗꯣꯡ ꯆꯥꯗꯕ ꯈꯔ ꯍꯥꯏꯔꯒꯗꯤ ꯃꯄꯥꯟ ꯂꯝꯒꯤ ꯃꯤꯑꯣꯏꯁꯤꯡꯅ ꯃꯅꯤꯄꯨꯔꯤ ꯂꯣꯟ ꯑꯁꯤꯕꯨ ꯃꯁꯛ ꯈꯪꯕꯤꯗꯕ ꯑꯃꯗꯤ ꯃꯁꯤꯕꯨ ꯃꯈꯣꯏꯅ ꯇꯝꯅꯗꯕ ꯑꯁꯤꯅ ꯃꯅꯤꯄꯨꯔꯤꯁꯤꯡꯅ ꯑꯇꯣꯞꯄꯗꯒꯤ ꯄꯥꯎ ꯐꯥꯎꯅꯕ ꯍꯣꯠꯅꯕꯗ ꯑꯋꯥꯕ ꯑꯃ ꯑꯣꯏꯔꯤ